ꯑꯉꯥꯡꯁꯤꯡꯗ ꯃꯅꯤꯄꯨꯔꯤ ꯂꯣꯟ ꯇꯝꯕꯤꯕꯁꯦ ꯗꯔꯀꯥꯔꯅꯤ ꯍꯥꯏꯕꯗꯤ ꯑꯩꯈꯣꯏ ꯏꯁꯥꯒꯤ ꯍꯧꯔꯛꯐꯝ ꯏꯁꯥꯒꯤ ꯔꯨꯠꯁꯇꯣ ꯑꯗꯨꯗꯣ ꯃꯌꯦꯛ ꯁꯦꯡꯅ ꯈꯪꯕ ꯍꯩꯕ ꯑꯦꯟ ꯑꯩꯈꯣꯏꯒꯤ ꯏꯁꯥꯒꯤ ꯔꯨꯠꯁꯀ ꯗꯤꯞꯂꯤ ꯑꯇꯦꯆꯠ ꯑꯣꯏꯕꯁꯦ ꯁꯤꯁꯦ ꯁꯤꯅ ꯍꯦꯟꯅ ꯑꯉꯥꯡ ꯑꯉꯥꯡꯁꯤꯡꯗ ꯂꯥꯏꯛ ꯑꯩꯈꯣꯏꯒꯤ ꯀꯜꯆꯔ ꯑꯟꯗꯔꯁꯇꯦꯟ ꯇꯧꯕꯁꯨ ꯂꯥꯏꯒꯅꯤ ꯑꯗꯨꯒꯤ ꯑꯗꯨꯒꯤ ꯃꯊꯛꯇ ꯑꯩꯈꯣꯏꯒꯤ ꯀꯜꯆꯔꯒꯤ ꯔꯦꯁꯄꯦꯛꯁꯦ ꯁꯨꯝ ꯍꯦꯜꯂꯛꯀꯅꯤ ꯍꯥꯏꯕꯗꯤ ꯑꯩꯈꯣꯏꯒꯤ ꯔꯨꯠꯀ ꯌꯥꯝꯅ ꯀꯅꯦꯛꯇꯦꯠ ꯑꯣꯏꯍꯟꯕꯗꯣ ꯃꯊꯧ ꯇꯥꯏ ꯑꯗꯨꯅ ꯑꯉꯥꯡꯁꯤꯡꯗ ꯃꯅꯤꯄꯨꯔꯤ ꯂꯣꯟ ꯇꯝꯕꯤꯕꯁꯤ ꯌꯥꯝꯅ ꯁꯥꯊꯤꯅ ꯗꯔꯀꯥꯔꯅꯤ